ꯑꯩꯅ ꯑꯩꯒꯤ ꯖꯥꯇꯤꯒꯤ ꯑꯣꯏꯕ ꯃꯩꯇꯩꯒꯤ ꯄꯨꯌꯥꯒ ꯃꯔꯤ ꯂꯩꯅꯅ ꯋꯣꯀꯣꯛꯂꯣꯟ ꯍꯤꯂꯦꯟ ꯊꯤꯂꯦꯟ ꯁꯂꯥꯏ ꯑꯃꯥꯏꯂꯣꯟ ꯄꯨꯀꯣꯛ ꯀꯧꯕ ꯄꯨꯌꯥ ꯑꯁꯤ ꯄꯥꯖꯈꯤ ꯑꯃꯁꯨꯡ ꯅꯩꯅꯖꯈꯤ ꯃꯁꯤ ꯄꯥꯖꯕꯒꯤ ꯃꯔꯝꯗꯤ ꯑꯩꯈꯣꯏꯁꯤ ꯀꯔꯃꯥꯏꯅ ꯍꯧꯔꯛꯄꯅꯣ ꯍꯥꯏꯕꯁꯤ ꯀꯣꯟꯖꯤꯟ ꯇꯨꯛꯊꯕ ꯏꯕꯨꯗꯧ ꯄꯥꯈꯪꯕꯅ ꯃꯥꯒꯤ ꯂꯩꯃ ꯇꯔꯦꯠ ꯍꯨꯏꯃꯨꯂꯩ ꯄꯨꯛꯁꯤ ꯈꯣꯟꯕꯤ ꯍꯨꯏꯃꯨ ꯂꯩꯃ ꯂꯣꯏꯈꯨꯝꯕꯤ ꯃꯋꯥꯏ ꯊꯣꯉꯥꯏꯔꯦꯜꯕꯤ ꯂꯥꯌꯦꯛ ꯄꯤꯊꯦꯜ ꯂꯩꯃ ꯎꯂꯨꯡ ꯈꯧꯆꯥꯎ ꯇꯣꯟꯕꯤ ꯂꯩꯊꯝ ꯇꯥꯂꯤ ꯂꯩꯃ ꯅꯣꯡꯍꯥꯏꯅꯨ ꯂꯤꯂꯤ ꯂꯩꯃ ꯍꯥꯏꯅ ꯂꯩꯃ ꯇꯔꯦꯠ ꯑꯁꯤ ꯄꯥꯟꯅꯗꯨꯅ ꯃꯆꯥꯅꯤꯄꯥ ꯇꯔꯦꯠ ꯄꯣꯛꯈꯤ ꯍꯥꯏꯔꯤꯕ ꯃꯆꯥꯅꯤꯄꯥꯁꯤꯡ ꯑꯗꯨꯗꯤ ꯃꯉꯥꯡ ꯂꯨꯋꯥꯡ ꯈꯨꯃꯟ ꯑꯉꯣꯝ ꯃꯣꯏꯔꯥꯡ ꯈꯥꯉꯥꯟꯕ ꯁꯂꯥꯏ ꯂꯩꯁꯥꯡꯊꯦꯝ ꯍꯥꯏꯅ ꯁꯂꯥꯏ ꯇꯔꯦꯠ ꯂꯩꯔꯤꯕ ꯑꯁꯤꯒꯤ ꯄꯨꯀꯣꯛ ꯑꯣꯏꯅ ꯍꯧꯖꯤꯛꯐꯥꯎꯕ ꯂꯩꯔꯤ ꯍꯥꯏꯔꯤꯕ ꯃꯁꯤꯇ ꯅꯠꯇꯅ ꯂꯥꯏꯔꯤꯛꯁꯤꯗ ꯀꯔꯝꯍꯥꯏ ꯇꯧꯗꯨꯅ ꯂꯥꯏꯅꯤꯡꯊꯧ ꯁꯅꯥꯃꯍꯤ ꯄꯣꯛꯈꯤꯕ ꯑꯗꯒꯤ ꯀꯔꯝꯍꯥꯏꯅ ꯏꯄꯥꯟ ꯊꯥꯈꯤꯕ ꯀꯔꯝꯍꯥꯏꯅ ꯙꯔꯥ ꯅꯥꯂꯥ ꯁꯟꯗꯣꯛꯈꯤꯕ ꯍꯥꯏꯕꯅ ꯆꯤꯡꯕꯒꯤ ꯃꯔꯝꯗ ꯅꯩꯅꯕ ꯃꯄꯨꯡ ꯐꯥꯔꯕ ꯃꯩꯇꯩꯁꯤꯡꯒꯤ ꯑꯣꯏꯕ ꯄꯨꯌꯥ ꯂꯥꯏꯔꯤꯛ ꯑꯃꯅꯤ ꯍꯥꯏꯅ ꯂꯧꯖꯩ ꯃꯔꯝ ꯑꯗꯨꯅ ꯃꯤꯄꯨꯡ ꯈꯨꯗꯤꯡꯃꯛꯅ ꯃꯩꯇꯩ ꯑꯃ ꯑꯣꯏꯅ ꯁꯅꯥꯃꯍꯤ ꯂꯥꯏꯅꯤꯡ ꯆꯠꯄ ꯃꯤꯑꯣꯏ ꯑꯃ ꯑꯣꯏꯅ ꯁꯅꯥꯃꯍꯤ ꯂꯥꯏꯅꯤꯡ ꯑꯁꯤꯒꯤ ꯃꯔꯝꯗ ꯈꯔ ꯈꯪꯕꯤꯒꯦ ꯍꯥꯏꯔꯕꯗꯤ ꯍꯥꯏꯔꯤꯕ ꯂꯥꯏꯔꯤꯛ ꯑꯁꯤ ꯅꯩꯅꯕꯤꯕ ꯌꯥꯏ ꯍꯥꯏꯅ ꯊꯝꯖꯒꯦ ꯑꯁꯨꯝꯅ ꯑꯩꯅ ꯈ꯭ꯋꯥꯏꯗꯒꯤ ꯄꯥꯝꯖꯅ ꯍꯥꯏꯗꯤ ꯙꯔꯃꯒ ꯍꯥꯏꯗꯤ ꯂꯥꯏꯅꯤꯡ ꯂꯤꯆꯠꯀ ꯃꯔꯤ ꯂꯩꯅꯕ ꯂꯥꯏꯔꯤꯛꯁꯤꯡ ꯑꯁꯤ ꯈꯔ ꯍꯦꯟꯅ ꯄꯥꯝꯖꯕꯗꯒꯤ ꯄꯥꯖꯈꯤꯕꯅꯤ ꯍꯥꯏꯅ ꯊꯝꯖꯒꯦ